ꯑꯩꯅ ꯑꯩꯒꯤ ꯐꯥꯔꯝꯗ ꯅꯣꯡꯃꯗ ꯄꯨꯡ ꯇꯔꯦꯠ ꯑꯩ ꯃꯇꯝ ꯂꯦꯟꯖꯩ ꯑꯩꯒꯤ ꯐꯥꯔꯝꯗ ꯑꯩꯅ ꯅꯥꯄꯤ ꯐꯥꯟꯗꯅ ꯉꯥꯒꯤ ꯃꯆꯤꯟꯖꯥꯛ ꯑꯣꯏꯅꯕ ꯄꯨꯈ꯭ꯔꯤꯗꯨꯗ ꯊꯥꯊꯕꯤ ꯑꯗꯨꯒ ꯑꯩꯅ ꯐꯥꯜꯂꯤꯕ ꯅꯥꯄꯤꯁꯤꯡꯗꯨ ꯈꯛꯇ ꯅꯠꯇꯅ ꯃꯥꯔꯀꯦꯠꯇꯒꯤ ꯐꯪꯕ ꯉꯥꯒꯤ ꯃꯆꯤꯟꯖꯥꯛꯁꯨ ꯑꯩ ꯃꯇꯝ ꯌꯦꯡꯉꯒ ꯌꯥꯝꯅ ꯆꯥꯡ ꯅꯥꯏꯅ ꯉꯥꯁꯤꯡꯗꯨꯗ ꯊꯥꯊꯗꯨꯅ ꯄꯤꯖꯕꯤ ꯑꯗꯨꯒ ꯉꯥꯗꯨꯒꯤ ꯐꯤꯚꯝꯁꯨ ꯌꯦꯡꯉꯤ ꯃꯔꯨꯝ ꯀꯣꯛꯅꯤꯡꯕ ꯌꯥꯎꯕ꯭ꯔꯥ ꯀꯃꯥꯏꯅ ꯇꯧꯕꯅꯣ ꯍꯥꯏꯕꯁꯦ ꯑꯩ ꯌꯥꯝ ꯃꯨꯟꯅ ꯌꯦꯡꯉꯤ ꯑꯗꯨꯒ ꯄꯨꯈ꯭ꯔꯤꯗꯨꯒꯤ ꯑꯀꯣꯏꯕꯗꯨꯗꯁꯨ ꯌꯥꯝꯅ ꯂꯨꯅ ꯅꯥꯟꯅ ꯊꯝꯖꯩ

ꯀꯔꯝꯕ ꯂꯩꯅꯥꯅꯣ ꯀꯔꯝꯕ ꯇꯤꯟꯅꯣ ꯈꯪꯗꯣꯛꯅꯕꯁꯨ ꯍꯣꯠꯅꯩ ꯑꯗꯨꯒ ꯑꯋꯥꯊꯕꯤ ꯑꯃꯨꯟꯕ ꯌꯥꯎꯔꯒꯅ ꯍꯦꯛꯆꯤꯜꯂꯒ ꯃꯥꯔꯀꯦꯠꯇ ꯊꯥꯅꯕꯒꯤ ꯑꯦꯔꯦꯟꯖꯁꯨ ꯇꯧꯋꯤ ꯑꯇꯣꯞ ꯑꯇꯣꯞꯄ ꯃꯈꯜꯒꯤ ꯍꯩꯔꯥꯁꯤꯡ ꯃꯄꯨꯡ ꯐꯥꯕ ꯌꯥꯎꯔꯝꯃꯒꯁꯨ ꯑꯩ ꯍꯦꯛꯆꯤꯟꯗꯅ ꯃꯥꯔꯀꯦꯠꯇ ꯊꯥꯅꯕꯒꯤ ꯍꯣꯠꯅꯖꯩ ꯁꯤꯗ ꯅꯠꯇꯅ ꯑꯩꯒꯤ ꯐꯥꯔꯝꯁꯤꯗ ꯃꯈꯜ ꯃꯈꯥ ꯀꯌꯥꯒꯤ ꯑꯩꯅ ꯇꯧꯕ ꯌꯥꯕ ꯁꯦꯡꯕ ꯌꯥꯕ ꯑꯗꯒꯤ ꯂꯨꯅ ꯅꯥꯟꯅ ꯊꯝꯅꯕꯒꯤ ꯃꯈꯜ ꯃꯈꯥ ꯀꯌꯥꯒꯤ ꯑꯩ ꯊꯕꯛ ꯊꯧꯔꯝ ꯇꯧꯗꯨꯅ ꯑꯩ ꯐꯥꯔꯝꯁꯤꯗ ꯃꯇꯝ ꯂꯦꯟꯖꯩ